ꯇꯥꯎꯟꯒ ꯆꯥꯡꯗꯝꯅꯕꯗ ꯑꯩꯈꯣꯏꯒꯤ ꯂꯩꯔꯤꯕ ꯑꯦꯔꯤꯌꯥꯁꯤꯒ ꯌꯥꯝ ꯀꯥ ꯍꯦꯟꯅ ꯁꯣꯠꯊꯕ ꯑꯣꯏꯗꯦ ꯃꯔꯝꯗꯤ ꯑꯦꯚ꯭ꯔꯤꯊꯤꯡ ꯂꯣꯏꯅꯃꯛ ꯑꯦꯚꯥꯏꯂꯦꯕꯜ ꯑꯣꯏ ꯇꯥꯎꯟꯗ ꯐꯪꯉꯤꯕ ꯈꯨꯗꯤꯡꯃꯛ ꯑꯩꯈꯣꯏ ꯁꯤꯗꯁꯨ ꯑꯗꯨꯝ ꯑꯦꯚꯥꯏꯂꯦꯕꯜ ꯑꯣꯏ ꯑꯗꯨꯒ ꯁꯤꯗꯒꯤ ꯇꯥꯎꯟ ꯇꯥꯟꯅ ꯍꯥꯏꯒꯠꯄ ꯃꯇꯝꯗ ꯌꯥꯝ ꯀꯥ ꯍꯦꯟꯅ ꯂꯥꯞꯄ ꯑꯦꯔꯤꯌꯥ ꯃꯐꯝ ꯑꯣꯏꯗꯦ ꯃꯔꯝꯗꯤ ꯀꯩꯒꯤꯅꯣ ꯍꯥꯏꯕ ꯀꯥꯟꯗ ꯀꯤꯂꯣꯃꯤꯇꯔ ꯑꯃ ꯑꯅꯤ ꯑꯃ ꯑꯅꯤꯒꯤ ꯃꯅꯨꯡꯗ ꯂꯣꯏꯅ ꯂꯩꯕ ꯉꯥꯛꯇꯅꯤ ꯑꯗꯨꯅ ꯅꯥꯏꯙꯔ ꯐꯥꯔ ꯅꯣꯔ ꯀ꯭ꯂꯣꯖ ꯍꯥꯏ ꯇꯥꯔꯦ ꯌꯥꯝ ꯀꯥ ꯍꯦꯟꯅ ꯂꯥꯞꯄ ꯌꯥꯝ ꯀꯥ ꯍꯦꯟꯅ ꯅꯛꯄꯁꯨ ꯑꯣꯏꯗꯦ ꯂꯣꯏꯅꯃꯛ ꯃꯐꯝꯁꯤꯗ ꯐꯪꯕ ꯉꯥꯛꯇꯅꯤ ꯑꯗꯨꯒ ꯑꯅꯥ ꯂꯥꯏꯌꯦꯡꯒꯤ ꯅꯠꯇ꯭ꯔꯒ ꯍꯣꯁꯄꯤꯇꯦꯂꯤꯇꯤꯒꯤ ꯈꯛꯀꯤꯅ ꯃꯔꯝ ꯑꯣꯏꯔꯒ ꯑꯩꯒꯤ ꯂꯩꯐꯝ ꯍꯣꯡꯕꯁꯨ ꯄꯥꯝꯗꯦ